ꯑꯩꯈꯣꯏꯅ ꯇꯣꯏꯅ ꯌꯨꯝꯗ ꯌꯣꯛꯂꯤꯕ ꯌꯦꯟ ꯉꯥꯅꯨꯁꯤꯡꯗ ꯄꯤꯖꯒꯟꯕ ꯃꯆꯤꯟꯖꯥꯛ ꯍꯥꯏꯔꯒꯗꯤ ꯑꯩꯈꯣꯏꯒꯤ ꯌꯨꯝꯒꯤ ꯑꯔꯦꯝ ꯑꯄꯥ ꯆꯒꯨꯝ ꯆꯅꯥꯏ ꯑꯗꯒꯤ ꯆꯦꯡꯀꯨꯞ ꯀꯣꯕꯤ ꯃꯅꯥ ꯀꯛꯑꯒ ꯑꯗꯨꯒ ꯑꯩꯈꯣꯏꯒꯤ ꯁꯋꯥꯏꯗ ꯌꯣꯟꯅꯕ ꯂꯥꯛꯄ ꯃꯆꯤꯟꯖꯥꯛ ꯆꯨꯖꯥꯛꯅ ꯁꯥꯕ ꯃꯂꯦ ꯑꯩ ꯑꯀꯨꯞꯄ ꯃꯔꯣꯟꯗꯤ ꯈꯪꯗ꯭ꯔꯦ ꯑꯁꯤꯒꯨꯝꯕ ꯄꯣꯠꯁꯤꯡ ꯑꯁꯦ ꯑꯗꯨꯝ ꯄꯤꯖꯩ ꯑꯗꯨꯒ ꯃꯔꯛ ꯃꯔꯛꯇꯁꯨ ꯑꯗꯨꯝ ꯊꯔꯣꯏ ꯄꯤꯖꯩ ꯍꯥꯏꯔꯤꯕ ꯄꯣꯠꯁꯤꯡ ꯑꯁꯤꯅ ꯑꯩꯈꯣꯏꯒꯤ ꯅꯥꯕꯒꯤ ꯆꯥꯡꯁꯨ ꯌꯥꯝꯅ ꯍꯟꯊꯩ ꯑꯗꯨꯒ ꯂꯣꯏꯅꯅ ꯀꯣꯛꯂꯛꯄ ꯌꯦꯔꯨꯝꯗꯨꯁꯨ ꯑꯗꯨꯝ ꯆꯥꯕꯗ ꯃꯍꯥꯎ ꯂꯩ ꯑꯗꯨꯒ ꯐꯁꯨ ꯐꯩ ꯍꯥꯏꯅ ꯑꯩ ꯑꯗꯨꯝ ꯈꯟꯖꯩ